ꯑꯩꯅ ꯍꯧꯖꯤꯛ ꯇꯝꯕ ꯄꯥꯝꯂꯤꯕ ꯃꯊꯦꯜꯗꯤ ꯆꯒꯦꯝ ꯄꯣꯝꯕ ꯑꯩꯅ ꯎꯠꯇꯤ ꯊꯣꯡꯕ ꯃꯇꯝꯗꯁꯨ ꯑꯩ ꯌꯥꯝꯅ ꯀꯟꯅ ꯇꯝꯂꯕ ꯃꯇꯨꯡꯗ ꯑꯩꯅ ꯎꯠꯇꯤ ꯊꯣꯡꯕꯁꯦ ꯍꯩꯒꯤꯕꯅꯤ ꯆꯒꯦꯝ ꯊꯣꯡꯕꯗꯗꯤ ꯑꯩꯅ ꯌꯥꯝ ꯍꯩꯇꯔꯤꯁꯤꯅ ꯑꯇꯩꯒꯤꯁꯨ ꯅꯠꯇꯦ ꯑꯩꯅ ꯆꯒꯦꯝ ꯊꯣꯡꯕꯗ ꯉꯥ ꯑꯣꯏꯔꯣ ꯍꯋꯥꯏꯖꯥꯔ ꯑꯣꯏꯔꯣ ꯆꯪꯂꯤꯕ ꯃꯊꯦꯜ ꯃꯈꯩꯁꯦ ꯃꯇꯥꯡ ꯅꯥꯏꯅ ꯍꯥꯞꯄ ꯍꯩꯇꯕ ꯀꯔꯝꯕ ꯃꯇꯝꯗ ꯀꯔꯝꯕ ꯍꯥꯞꯀꯅꯤ ꯀꯔꯤ ꯍꯥꯞꯀꯅꯤ ꯊꯥꯎ ꯍꯥꯞꯀꯗ꯭ꯔꯥ ꯃꯆꯨ ꯍꯥꯞꯀꯗ꯭ꯔꯥ ꯀꯔꯤ ꯍꯥꯞꯀꯗꯕꯅꯣ ꯍꯥꯏꯕꯗꯣ ꯈꯪꯗꯕꯩ ꯏꯁꯤꯡ ꯁꯧꯔꯛꯑꯒ ꯍꯥꯞꯀꯗꯧꯔꯥ ꯁꯧꯗ꯭ꯔꯤꯉꯩꯗ ꯍꯥꯞꯀꯗꯧꯔꯥ ꯄꯣꯠꯇꯣ ꯆꯒꯦꯝ ꯊꯣꯡꯕꯗ ꯍꯋꯥꯏꯖꯥꯔꯁꯤꯅ ꯀꯔꯝꯕ ꯃꯇꯝ ꯍꯥꯞꯀꯅꯤ ꯉꯥꯁꯤꯅ ꯀꯔꯝꯕ ꯃꯇꯝ ꯍꯥꯞꯀꯅꯤ ꯊꯨꯝꯁꯤꯅ ꯀꯔꯝꯕ ꯃꯇꯝꯗ ꯍꯥꯞꯀꯅꯤ ꯍꯥꯏꯕꯗꯣ ꯈꯪꯗꯕꯗꯒꯤ ꯑꯩ ꯆꯒꯦꯝ ꯊꯣꯡꯕ ꯍꯧꯖꯤꯛ ꯐꯥꯎꯕꯗꯤ ꯑꯩ ꯍꯣꯠꯅꯔꯒꯁꯨ ꯍꯩꯇꯔꯤ ꯑꯗꯨꯕꯨ ꯃꯇꯝ ꯈꯔ ꯇꯝꯂꯕ ꯃꯇꯨꯡꯗꯗꯤ ꯍꯩꯅꯕꯗꯤ ꯍꯣꯠꯅꯒꯅꯤ ꯑꯗꯨꯕꯨ ꯑꯩꯅ ꯆꯪꯂꯤꯕ ꯄꯣꯠꯁꯛꯁꯤꯡꯁꯦ ꯀꯔꯤ ꯀꯔꯤ ꯆꯪꯏ ꯀꯔꯤ ꯀꯃꯥꯏꯅ ꯇꯧꯔꯒ ꯀꯔꯝꯕ ꯃꯇꯝꯗ ꯍꯥꯏꯀꯅꯤ ꯍꯥꯏꯗꯣ ꯑꯩꯅ ꯈꯪꯗꯕꯗꯒꯤ ꯑꯩ ꯆꯒꯦꯝ ꯊꯣꯡꯕꯁꯤ ꯍꯩꯇꯕꯅꯤ